ꯑꯩꯈꯣꯏꯒꯤ ꯃꯐꯝ ꯃꯔꯨ ꯑꯣꯏꯅ ꯀꯛꯆꯤꯡ ꯗꯤꯁꯇ꯭ꯔꯤꯛ ꯑꯁꯤꯗ ꯂꯩꯕ ꯀꯂꯥ ꯑꯃꯁꯨꯡ ꯀ꯭ꯔꯥꯐꯀꯤ ꯁꯦꯛꯇꯔꯅ ꯀꯛꯆꯤꯡ ꯔꯥꯏꯖ꯭ꯌꯥ ꯑꯁꯤꯒꯤ

ꯃꯔꯨ ꯑꯣꯏꯅ ꯊꯥꯏꯅꯗꯒꯤ ꯂꯩꯔꯛꯂꯕ ꯏꯄꯥ ꯏꯄꯨꯒꯤ ꯄꯨꯟꯁꯤ ꯃꯍꯤꯡ ꯑꯗꯨꯕꯨ ꯑꯃꯨꯛꯁꯨ ꯅꯤꯡꯁꯤꯡꯗꯨꯅ ꯊꯝꯕꯗ ꯑꯆꯧꯕ ꯊꯧꯗꯥꯡ ꯂꯧꯏ ꯍꯧꯈ꯭ꯔꯕ ꯑꯔꯤꯕ ꯃꯇꯝꯗꯒꯤ ꯆꯠꯅꯔꯛꯂꯕ ꯑꯃꯗꯤ ꯍꯤꯡꯕꯗ ꯁꯤꯖꯤꯟꯅꯔꯤꯕ ꯄꯣꯠꯂꯝ ꯄꯣꯠꯆꯥꯛ ꯀꯌꯥ ꯑꯃꯁꯨ ꯍꯧꯖꯤꯛꯇꯤ ꯍꯦꯔꯤꯇꯦꯖꯀꯤ ꯃꯆꯥꯛ ꯑꯣꯏꯔꯦ ꯃꯔꯝꯗꯤ ꯃꯇꯝꯒꯤ ꯃꯇꯨꯡ ꯏꯟꯅ ꯄꯨꯟꯁꯤ ꯃꯍꯤꯡ ꯈꯦꯠꯅꯔꯛꯄꯅ ꯃꯔꯝ ꯑꯣꯏꯔꯒ ꯍꯥꯟꯅ ꯂꯩꯔꯝꯂꯕ ꯀꯌꯥꯕꯨ ꯅꯥꯊꯩꯔꯛꯇꯨꯅ ꯑꯅꯧꯕ ꯃꯑꯣꯡ ꯃꯇꯧ ꯀꯌꯥꯗ ꯑꯍꯦꯟꯕ ꯋꯥꯈꯜ ꯊꯥꯡꯒꯠꯅꯔꯤ ꯃꯤꯑꯣꯏꯕꯒꯤ ꯁꯥꯕꯦꯇ꯭ꯌꯥꯅ ꯂꯩꯔꯤ ꯃꯈꯩ ꯑꯗꯨꯝꯃꯛ ꯍꯤꯡꯗꯨꯅ ꯂꯩꯍꯧꯔꯒꯗꯕ ꯏꯄꯥ ꯏꯄꯨꯁꯤꯡꯒꯤ ꯑꯣꯏꯔꯤꯕ ꯑꯗꯨꯒꯤ ꯀꯌꯥꯗꯨꯅ ꯊꯝꯕꯤꯔꯝꯕ ꯆꯠꯅꯕꯤ ꯂꯥꯏꯅꯤꯡ ꯂꯥꯏꯁꯣꯟꯗ ꯂꯥꯏꯅꯤꯡ ꯂꯥꯏꯁꯣꯟ ꯗꯔꯃꯒꯤ ꯑꯣꯏꯕ ꯐꯤꯖꯦꯠ ꯁꯩꯊꯦꯛ ꯁꯩꯊꯥ ꯀꯌꯥ ꯀꯌꯥ ꯑꯗꯨꯅ ꯉꯁꯤꯒꯤ ꯂꯩꯍꯧꯔꯤꯕ ꯑꯩꯈꯣꯏꯒꯤ ꯀꯜꯆꯔꯦꯜ ꯇ꯭ꯔꯦꯗꯤꯁꯅꯦꯜ ꯍꯦꯔꯤꯇꯦꯖ ꯑꯃꯒꯨꯝ ꯑꯣꯏꯗꯨꯅ ꯁꯤꯖꯤꯟꯅꯔꯤ ꯃꯇꯧ ꯑꯁꯨꯝꯅ ꯂꯩꯍꯧꯔꯤꯕ ꯑꯩꯈꯣꯏꯒꯤ ꯑꯍꯜꯁꯤꯡꯒꯤ ꯍꯩ ꯁꯤꯡꯕ ꯀ꯭ꯔꯥꯐꯀꯤ ꯑꯣꯏꯕ ꯄꯣꯠꯂꯝ ꯀꯌꯥꯁꯨ ꯀꯌꯥ ꯑꯃꯁꯨ ꯁꯦꯝ ꯁꯥꯗꯨꯅ ꯊꯝꯕꯤꯔꯝꯕꯇ ꯅꯠꯇꯅ ꯅꯣꯡꯃꯗ ꯍꯤꯡꯕꯗ ꯆꯪꯗ꯭ꯔꯕ ꯌꯥꯗꯕ ꯄꯣꯠꯂꯝ ꯑꯃ ꯑꯣꯏꯅ ꯁꯤꯖꯤꯟꯅꯗꯨꯅ ꯁꯤꯖꯤꯟꯅꯗꯨꯅ ꯍꯦꯟꯅ ꯍꯧꯈ꯭ꯔꯕ ꯏꯄꯥ ꯏꯄꯨꯁꯤꯡ ꯑꯗꯨꯕꯨ ꯄꯨꯟꯁꯤ ꯃꯍꯤꯡꯒ ꯃꯔꯤ ꯂꯩꯅꯍꯟꯕꯤꯔꯝꯃꯤ